ꯀꯃꯥꯏꯅ ꯁꯥꯟꯅꯗꯣꯏꯅꯣ ꯈꯪꯗꯦ ꯍꯂꯣ ꯀꯃꯥꯏꯅ ꯁꯥꯟꯅꯗꯣꯏꯅꯣ ꯍꯟꯗꯛꯇꯤ ꯈꯪꯗꯦ ꯑ ꯑꯩꯁꯦ ꯕꯣꯛꯁꯤꯡ ꯁꯥꯟꯅꯕ ꯑꯗꯨꯗ ꯁꯣꯝꯗ ꯁꯨꯝ ꯀꯩꯀꯩ ꯍꯪꯉꯛꯀꯦ ꯇꯧꯕꯅꯤꯗ ꯊꯣꯛꯇꯦ ꯍꯟꯗꯛ ꯁꯥꯟꯅꯕ ꯍꯧꯔꯛꯄꯅꯦ

ꯌꯨꯝꯗꯗꯤ ꯇꯧꯗꯦ ꯑꯥ ꯑ ꯁꯥꯟꯅꯕꯝꯗ ꯑꯗꯨꯝ ꯄ꯭ꯔꯦꯛꯇꯤꯁꯇꯤ ꯑꯗꯨꯝ ꯇꯧꯕ ꯎꯝ ꯍꯥ ꯑꯣꯖꯥꯁꯦ ꯑꯩ ꯑꯣꯖꯥ ꯑꯩꯈꯣꯏ ꯑꯣꯖꯥꯗꯣ ꯃꯥꯁꯤ ꯅꯥꯈꯤꯕꯗꯩ ꯀꯩꯅꯣ ꯇꯧꯈ꯭ꯔꯦꯕ ꯑꯗꯨ ꯁꯣꯝꯗ ꯑꯣꯏꯅ ꯂꯥꯛꯁꯤꯔꯅ ꯈꯟꯕ ꯑꯧ ꯑꯥ ꯇꯣꯔꯅꯥꯃꯦꯟ ꯑꯣꯏꯅ ꯊꯣꯛꯀꯦ ꯈꯟꯕ

ꯑꯥ

ꯑꯣ ꯎꯝ ꯑꯣꯖꯥꯗꯣ ꯎꯝ ꯀꯗꯥꯏꯗ ꯂꯥꯛꯇꯣꯏꯅꯣ ꯑꯝꯇ ꯍꯥꯏꯕꯤꯔꯛꯑꯗꯤ ꯑꯧ ꯑꯣ ꯑꯣꯖꯥꯗꯣ ꯂꯥꯛꯇ꯭ꯔꯤꯉꯥꯏꯁꯤꯗꯀꯣ ꯃꯣꯏꯁꯤ ꯀꯩꯅꯣ ꯕꯣꯛꯁꯤꯡ ꯁꯥꯟꯅꯕꯁꯦ ꯆꯥꯕ ꯈꯣꯠꯄꯗꯤ ꯁꯨꯝ ꯃꯥꯟꯟꯒꯗ꯭ꯔ ꯅꯠꯇ꯭ꯔꯒ ꯑꯇꯩꯒ ꯀꯩꯅꯣ ꯗꯥꯏꯠ ꯀꯩꯀꯥꯗꯣ ꯑꯥ ꯑꯥ ꯎꯝ ꯑꯥ ꯎꯝ ꯑꯥ ꯑꯣꯖꯥꯗꯣ ꯍꯟꯗꯛꯀꯤ ꯀꯩꯅꯣꯁꯤꯗ ꯁꯦꯇꯔꯗꯦꯁꯤꯗ ꯁꯪꯒꯗ꯭ꯔꯣ ꯑꯗꯨ ꯑꯣꯏꯅ ꯂꯥꯛꯆꯔꯒꯦ ꯑꯗꯨꯗꯤ ꯅꯨꯡꯊꯤꯟꯒꯤ ꯄꯨꯡ ꯑꯅꯤ ꯃꯈꯥꯏ ꯈꯔ ꯍꯦꯟꯕ ꯑꯗ꯭ꯋꯥꯏꯗ ꯊꯣꯛꯆꯔꯛꯑꯒꯦ ꯑꯣ ꯍꯣ ꯍꯣꯏ ꯎꯝ ꯑꯧ ꯑꯣꯖꯥ ꯊꯝꯖꯔꯒꯦ